ꯇꯦꯛꯅꯣꯂꯣꯖꯤꯅ ꯍꯧꯖꯤꯛ ꯑꯩꯈꯣꯏꯗ ꯀꯥꯟꯅꯕ ꯃꯌꯥꯝ ꯄꯤ ꯍꯥꯏꯗꯤ ꯍꯧꯖꯤꯛ ꯑꯩꯈꯣꯏꯅ ꯀꯩꯒꯨꯝꯕ ꯀꯔꯕꯥꯔ ꯑꯃ ꯇꯧꯕ ꯃꯇꯝꯗ ꯄꯣꯠ ꯑꯗꯨ ꯂꯧꯊꯒꯦ ꯍꯥꯏꯅ ꯇꯧꯕ ꯃꯇꯝꯗ ꯍꯥꯟꯅꯗꯤ ꯍꯥꯟꯅꯗꯤ ꯏꯁꯥꯅ ꯗꯥꯏꯔꯦꯛ ꯎꯗꯕꯤꯗ ꯄꯣꯠ ꯑꯗꯣ ꯑꯗꯨꯝ ꯑꯣꯗꯔ ꯇꯧꯈꯤꯕꯅꯤꯅ ꯄꯣꯠ ꯑꯗꯣ ꯏꯁꯥꯗ ꯌꯧꯔꯛꯑꯕ ꯃꯇꯝꯗ ꯄꯣꯠꯇꯣ ꯄꯠꯂꯝꯕ ꯄꯨꯝꯃꯝꯕ ꯑꯗꯨꯒꯨꯝꯕ ꯑꯃꯥꯡ ꯑꯇꯥ ꯊꯣꯛꯄ ꯈꯣꯠꯄ ꯏꯁꯥꯗ ꯃꯥꯡꯖꯕ ꯃꯌꯥꯝ ꯊꯦꯡꯅꯩ ꯑꯗꯣ ꯍꯧꯖꯤꯛꯇꯤ ꯕꯤꯗꯤꯑꯣ ꯀꯣꯜꯒꯨꯝꯕ ꯍꯥꯏꯗꯤ ꯑꯗꯨꯝ ꯏꯟꯇꯔꯅꯦꯠꯀꯤ ꯃꯇꯦꯡ ꯂꯧꯔꯒ ꯑꯩꯈꯣꯏꯅ ꯄꯣꯠ ꯑꯗꯣ ꯀꯃꯥꯏꯅ ꯇꯧꯏ ꯐꯕ꯭ꯔ ꯈꯣꯠꯄ꯭ꯔ ꯍꯥꯏꯕꯗꯣ ꯂꯣꯏꯅ ꯐꯖꯅ ꯌꯦꯡꯉꯒ ꯄꯣꯠ ꯑꯗꯣ ꯑꯩꯈꯣꯏꯅ ꯂꯩꯅꯔꯦ ꯑꯗꯨꯅ ꯑꯃꯥꯡ ꯑꯇꯥ ꯀꯩꯔꯤꯝꯇ ꯊꯣꯛꯇ꯭ꯔꯦ ꯃꯥꯡꯖꯕ ꯀꯔꯤꯝꯇ ꯂꯩꯇ꯭ꯔꯦ ꯑꯗꯨꯒ ꯍꯥꯟꯅꯗꯧꯅ ꯄꯩꯁꯥꯁꯤꯁꯨ ꯆꯠꯊꯣꯛ ꯆꯠꯁꯤꯟ ꯇꯧꯔ ꯂꯥꯞꯅ ꯆꯠꯅꯔꯒ ꯏꯁꯥ ꯏꯁꯥ ꯑꯣꯏꯕ ꯈꯨꯠꯇ ꯁꯤꯟꯅꯕ ꯈꯣꯠꯄ ꯑꯗꯨꯒꯨꯝꯕ ꯀꯔꯤꯝꯇ ꯂꯩꯅꯗ꯭ꯔꯦ ꯍꯧꯖꯤꯛꯇꯤ ꯃꯁꯥ ꯃꯁꯥꯒꯤ ꯐꯣꯟꯗ ꯖꯤ ꯄꯦ ꯑꯃꯃꯝ ꯃꯁꯥꯒꯤ ꯑꯣꯏꯕ ꯑꯃꯃꯝ ꯂꯣꯏꯅ ꯄꯥꯏꯖꯔꯕꯅꯤꯅ ꯖꯤ ꯄꯦꯗꯣ ꯖꯤ ꯄꯦꯒꯤ ꯈꯨꯠꯊꯥꯡ ꯂꯧꯗꯨꯅ ꯃꯣꯏ ꯍꯧꯖꯤꯛ ꯀꯥꯞꯅꯔꯦ ꯑꯗꯨꯒ ꯄꯣꯠ ꯑꯁꯦ ꯃꯌꯥꯝꯅ ꯍꯥꯏꯗꯤ ꯄꯪꯂꯧꯗ ꯂꯧꯊꯕ ꯅꯠꯇꯕ ꯃꯌꯥꯝꯗ ꯍꯥꯏꯗꯤ ꯏꯟꯇꯔꯅꯦꯠ ꯑꯗꯨꯗꯒꯤꯗꯤ ꯑꯦꯐ ꯕꯤ ꯅꯨꯡꯕꯤ ꯀꯩꯀꯥꯗꯁꯨ ꯃꯌꯥꯝ ꯊꯥꯒꯠꯅꯔꯦ ꯍꯥꯏꯗꯤ ꯕꯤꯗꯤꯑꯣꯁꯤ ꯅꯝꯃꯒ ꯑꯗꯨꯝ ꯊꯥꯒꯠꯅꯩꯗꯅꯀꯣ ꯑꯗꯨꯒꯨꯝꯕ ꯊꯥꯒꯠꯄꯗꯨꯗ ꯎꯔ ꯃꯌꯥꯝꯅ ꯀꯝꯃꯦꯟꯗ ꯍꯥꯏꯗꯤ ꯀꯝꯃꯦꯟꯗ ꯁꯤ ꯐꯖꯩ ꯁꯤ ꯑꯗꯨ ꯇꯧꯋꯤ ꯑꯗꯨ ꯌꯥꯅꯤꯡꯗꯦ ꯁꯤ ꯐꯖꯗꯦ ꯈꯣꯠꯇꯦ ꯄꯠꯂꯦ ꯈꯣꯠꯂꯦ ꯀꯥꯏꯅꯒ ꯍꯥꯏꯕ ꯑꯗꯨꯒꯨꯝꯕ ꯃꯌꯥꯝ ꯌꯥꯎꯅꯩ ꯑꯗꯨ ꯄꯣꯠꯁꯦ ꯐꯔꯗꯤ ꯃꯌꯥꯝꯅ ꯀꯝꯃꯦꯟꯗ ꯑꯗꯨꯝ ꯐꯖꯅ ꯄꯤꯅꯩꯗꯅ ꯑꯗꯨꯒꯨꯝꯕ ꯀꯝꯃꯦꯟꯗꯣ ꯇꯥꯔꯕ ꯃꯇꯨꯡꯗ ꯄꯣꯠ ꯑꯁꯦ ꯍꯧꯖꯤꯛꯇꯤ ꯂꯩꯅꯔꯦ ꯃꯁꯦ ꯍꯥꯏꯖꯅꯤꯡꯉꯤ